ꯑꯥ ꯁꯤ ꯏꯟꯗꯤꯌꯥꯟ ꯏꯟꯗꯤꯌꯥꯟ ꯏꯌꯥꯔꯂꯥꯏꯟꯒꯤ ꯀꯥꯎꯟꯇꯔ ꯑꯣꯏꯕꯤꯔꯕꯣ ꯑꯩꯁꯦ ꯇꯤꯀꯦꯠꯁꯤ ꯀꯦꯟꯁꯦꯜ ꯇꯧꯒꯦꯅ ꯍꯥꯏꯒꯦ ꯇꯧꯕꯅꯦꯕꯀꯣ ꯌꯨꯝꯗ ꯑꯅꯥꯕ ꯌꯥꯎꯁꯤꯜꯂꯛꯇꯅ ꯑꯩꯁꯦ ꯍꯪꯆꯤꯠ ꯃꯁꯦꯝꯒꯤ ꯐ꯭ꯂꯥꯏꯠꯅꯦꯕꯀꯣ ꯑꯗꯣ ꯀꯦꯟꯁꯦꯜ ꯇꯧꯔꯒ ꯔꯤꯐꯟꯅ ꯀꯌꯥꯝ ꯂꯩꯕꯅꯣ ꯈꯣꯠꯄꯅꯣꯅ ꯍꯪꯖꯒꯦꯅ ꯇꯧꯖꯔꯛꯄꯅꯦ ꯂꯤꯁꯤꯡ ꯃꯉꯥ ꯑꯗꯨꯋꯥꯏꯗ ꯀꯛꯄꯗ ꯃꯉꯥꯒ ꯆꯅꯤ ꯑꯗꯨꯋꯥꯏꯗ

ꯑꯗꯣ ꯀꯦꯟꯁꯦꯜ ꯇꯧꯔꯦꯅ ꯈꯟꯕꯤꯔꯣꯕꯀꯣ ꯀꯦꯟꯁꯦꯜ ꯇꯧꯖꯔꯒꯦꯕꯀꯣ ꯑꯗꯨꯗ ꯍꯌꯦꯡ ꯄꯩꯁꯥꯗꯣ ꯂꯥꯛꯄ ꯔꯤꯐꯟ ꯇꯧꯕꯒꯤ ꯄ꯭ꯔꯣꯁꯦꯁꯇꯣ ꯀꯔꯝꯕꯗ ꯂꯥꯛꯀꯅꯤ ꯈꯣꯠꯀꯅꯤ

ꯑꯣ ꯌꯥꯔꯦ ꯌꯥꯔꯦ ꯑꯗꯨꯗꯤ ꯌꯥꯝ ꯅꯨꯡꯉꯥꯏꯖꯔꯦ ꯎꯝ ꯊꯝꯖꯔꯒꯦ ꯊꯝꯖꯔꯦ